ꯍꯂꯣ ꯑꯣ ꯇꯥꯏ ꯖꯨꯁꯤꯗꯗꯤ ꯍꯥꯏꯗꯤ ꯑꯩꯈꯣꯏ ꯖꯨꯁꯤꯗꯤ ꯁꯥ ꯑꯅꯝꯕꯅ ꯂꯣꯏꯅ ꯐꯪꯒꯅꯤ ꯍꯥꯏꯗꯤ ꯂꯣꯏꯅꯕ ꯌꯥꯕ ꯑꯣꯏꯒꯦꯔ ꯂꯣꯏꯅꯗꯕ ꯌꯥꯗꯕ ꯑꯣꯏꯒꯦꯔ ꯑꯌꯥꯝꯕꯗꯤ ꯂꯣꯏꯅ ꯐꯪꯒꯅꯤ ꯑꯗꯣ ꯁꯣꯝꯒꯤ ꯂꯦꯐ ꯁꯥꯏꯗ ꯂꯣꯝꯗ ꯆꯠꯂꯒꯅ ꯍꯥꯏꯗꯤ ꯃꯤꯒ ꯁꯨꯝ ꯈꯔ ꯃꯥꯟꯅꯕ ꯂꯣꯏꯅꯕ ꯌꯥꯕ ꯁꯥ ꯌꯣꯡꯒꯨꯝꯕ ꯑꯗꯨꯒꯨꯝꯕ ꯑꯗꯨꯝ ꯈꯔ ꯎꯕ ꯐꯪꯒꯅꯤ ꯀꯔꯝ ꯀꯔꯝꯕꯅꯣ ꯁꯥ ꯑꯗꯨ ꯑꯦꯇꯦꯛ ꯇꯧꯕ ꯍꯥꯏꯁꯤ ꯑꯩꯈꯣꯏꯒꯤ ꯖꯨꯁꯤꯕꯨꯗꯤ ꯌꯥꯝꯅ ꯄ꯭ꯔꯣꯇꯦꯛꯁꯟ ꯐꯖꯅ ꯄꯤꯕꯅꯤ ꯈꯥꯖꯟ ꯈꯣꯠꯆꯜꯂꯒ ꯊꯝꯕꯅꯦ ꯅꯥꯟꯊꯣꯛ ꯈꯣꯠꯇꯣꯛꯄꯗꯤ ꯄꯥꯛꯅꯗꯤ ꯉꯝꯃꯣꯏꯕ ꯑꯗꯨ ꯑꯗꯨꯝ ꯆꯠꯄ ꯀꯥꯟꯗ ꯃꯥꯒꯤ ꯁꯥꯁꯤꯡꯗꯨꯒꯤ ꯃꯅꯥꯛ ꯃꯅꯥꯛꯇ ꯑꯦꯇꯦꯟꯗꯦꯟ ꯑꯣꯏꯅ ꯃꯤ ꯑꯃꯃꯝ ꯊꯝꯕꯅꯦ ꯑꯗꯨꯗ ꯑꯗꯨꯝ ꯁꯨꯝ ꯍꯪꯕꯤꯔꯁꯨ ꯌꯥꯅꯤ ꯑꯗꯨ ꯆꯥꯎꯔꯥꯛꯅ ꯑꯩꯈꯣꯏꯁꯤ ꯖꯨꯁꯤ ꯌꯥꯝ ꯆꯥꯎꯕꯅꯦ ꯑꯗꯣ ꯍꯥꯏꯗꯤ ꯃꯥꯒꯤ ꯋꯥꯟ ꯇꯨ ꯑꯗꯨꯝ ꯊꯦꯠꯂ ꯊꯦꯠꯂ ꯊꯝꯕꯅꯦ ꯑꯗꯨ ꯋꯥꯟ ꯇꯨꯗꯨ ꯑꯗꯨꯝ ꯃꯊꯪ ꯃꯊꯪ ꯁꯦꯔꯤꯌꯦꯜꯗ ꯑꯗꯨꯝ ꯆꯠꯂꯒ ꯌꯦꯡꯕꯤꯌꯨ ꯑꯆꯥꯄꯣꯠ ꯄꯤꯖꯕꯁꯦ ꯌꯥꯕꯨꯗꯤ ꯌꯥꯏ ꯑꯗꯣ ꯌꯥꯝ ꯀꯟꯅ ꯅꯛꯁꯜꯂꯒꯗꯤ ꯄꯤꯖꯔꯨꯅꯣ ꯑꯗꯨꯝ ꯂꯥꯞꯅ ꯂꯪꯁꯤꯟꯕꯒꯨꯝꯕ ꯑꯗꯨꯃꯥꯏꯅ ꯑꯗꯨꯝ ꯇꯧꯕꯤꯌꯣ ꯍꯥꯏꯗꯤ ꯌꯥꯝꯅ ꯅꯛꯅ ꯆꯪꯉꯨꯔꯗꯤ ꯃꯣꯏꯗꯤ ꯁꯥꯅꯤ ꯇꯝ ꯉꯝꯕ ꯅꯠꯇꯦ ꯃꯤꯑꯣꯏꯕ ꯅꯠꯇꯃꯤꯅ ꯈꯟꯊꯕ ꯉꯝꯗꯃꯤ ꯃꯣꯏꯗꯤ ꯍꯦꯛꯇ ꯈꯨꯗꯣꯡ ꯊꯤꯕ ꯊꯣꯛꯍꯟꯅꯤꯡꯗꯕ ꯊꯣꯛꯈꯤꯕꯁꯨ ꯌꯥꯏ ꯑꯗꯨꯅ ꯑꯗꯨꯝ ꯂꯥꯞꯅ ꯇꯧꯔꯒ ꯄꯤꯕꯤꯌꯨ ꯍꯣꯏ ꯌꯣꯡꯗꯣ ꯑꯩꯈꯣꯏ ꯌꯣꯡꯁꯦ ꯃꯈꯜ ꯌꯥꯝꯕꯅꯦ ꯍꯥꯏꯗꯤ ꯌꯣꯡ ꯑꯆꯧꯕ ꯑꯃꯨꯕ ꯖꯥꯠꯁꯨ ꯂꯩꯕꯅꯤ ꯃꯤꯒ ꯂꯣꯏꯅꯕ ꯌꯥꯕ ꯑꯉꯥꯡꯕꯁꯨ ꯑꯗꯨꯝ ꯂꯩꯕꯅꯦ ꯑꯗꯨ ꯑꯃꯨꯕꯁꯤꯡꯗꯨꯗꯤ ꯌꯥꯝ ꯀꯟꯅ ꯅꯛꯁꯤꯟꯕꯤꯔꯨꯅꯨ ꯑꯉꯥꯡꯕꯁꯤꯡꯗꯨꯕꯨꯗꯤ ꯀꯩꯁꯨ ꯌꯥꯝ ꯀꯟꯅ ꯊꯣꯗꯣꯛꯅ ꯀꯤꯅꯤꯡꯉꯥꯏ ꯑꯣꯏꯗꯦ ꯃꯣꯏꯗꯤ ꯃꯤꯒ ꯑꯗꯨꯝ ꯂꯣꯏꯅꯗꯨꯅ ꯂꯩꯔꯃꯦ ꯑꯗꯨꯅ ꯀꯩꯁꯨ ꯀꯟꯅ ꯈꯨꯗꯣꯡꯊꯤꯕ ꯊꯣꯛꯍꯟꯅꯤꯡꯗꯕ ꯊꯣꯛꯂꯀꯂꯣꯏ ꯑꯗꯣ ꯑꯃꯨꯕꯁꯤꯡꯗꯨꯗꯤ ꯈꯔ ꯑꯗꯨꯝ ꯁꯥꯊꯤꯕꯅꯦ ꯂꯥꯎ ꯈꯣꯡꯗꯅꯁꯨ ꯇꯧꯕꯅꯦ ꯑꯉꯥꯡꯁꯨ ꯀꯤꯒꯅꯤ ꯑꯗꯨꯅ ꯃꯅꯥꯛꯇ ꯌꯥꯝ ꯀꯟꯅ ꯑꯗꯨꯝ ꯆꯪꯕꯤꯔꯨꯅꯨ ꯑꯣ ꯑꯗꯨ ꯌꯦꯡꯕꯤꯒꯦ ꯍꯥꯏꯔꯒꯗꯤ ꯁꯨꯃꯥꯏꯅ ꯁꯨꯝ ꯆꯠꯂꯒ ꯁꯣꯝꯗꯒꯤ ꯋꯥꯟ ꯇꯨ ꯍꯥꯏꯅ ꯁꯦꯔꯤꯌꯦꯜ ꯕꯥꯏ ꯁꯦꯔꯤꯌꯦꯜ ꯊꯥꯔꯒ ꯑꯗꯨꯝ ꯂꯩꯕꯅꯤ ꯍꯥꯏꯗꯤ ꯁꯥ ꯃꯈꯜ ꯌꯥꯝ ꯂꯩꯕꯅꯦ ꯄꯏꯊꯣꯟꯁꯤꯡ ꯑꯗꯨꯝ ꯒ꯭ꯂꯥꯁꯅ ꯈꯥꯖꯤꯜꯂꯒ ꯂꯩꯕꯅꯤ ꯑꯗꯨꯝ ꯌꯦꯡꯕ ꯌꯥꯅꯤ ꯀꯩꯁꯨ ꯀꯤꯅꯤꯡꯉꯥꯏ ꯑꯣꯏꯗꯦ ꯑꯗꯒꯤ ꯑꯣ ꯁꯖꯤ ꯁꯉꯥꯏ ꯂꯩ ꯑꯗꯨ ꯃꯈꯣꯏꯁꯤꯗꯤ ꯐꯨꯝꯗꯤ ꯃꯔꯛꯇ ꯂꯩꯕꯅꯦ ꯑꯗꯨꯅ ꯌꯥꯝ ꯂꯥꯞꯅ ꯌꯦꯡꯉꯒ ꯎꯒꯗꯕꯅꯤ ꯅꯛꯁꯤꯟꯅꯗꯤ ꯎꯕ ꯐꯪꯉꯔꯣꯏ ꯃꯈꯣꯏꯗꯤ ꯍꯥꯏꯗꯤ ꯃꯈꯣꯏꯅ ꯇꯥꯟ ꯆꯥꯅ ꯊꯣꯔꯑꯃꯒꯨꯕꯨꯗꯤ ꯗꯥꯎ ꯌꯥꯔꯒꯕꯨꯗꯤ ꯌꯦꯡꯕ ꯐꯪꯒꯅꯤ ꯑꯗꯨ ꯅꯠꯇ꯭ꯔꯗꯤ ꯃꯣꯏꯗꯤ ꯑꯥ ꯃꯅꯨꯡꯗ ꯂꯣꯠꯂꯒ ꯂꯩꯕꯅꯤꯅ ꯌꯥꯝ ꯊꯣꯏꯅ ꯎꯕ ꯐꯪꯗꯕꯅꯤ ꯑꯗꯨꯝ ꯆꯪꯕꯤꯌꯨ ꯎꯆꯦꯛꯁꯨ ꯃꯈꯜ ꯁꯨꯅ ꯑꯗꯨꯝ ꯑꯌꯥꯝꯕ ꯂꯣꯏꯅ ꯂꯩꯕꯅꯦ ꯑꯩꯈꯣꯏ ꯆꯥꯎꯔꯥꯛꯅ ꯁꯥ ꯑꯩꯈꯣꯏ ꯆꯥꯎꯔꯥꯛꯅ ꯁꯥꯁꯦ ꯑꯗꯨꯝ ꯆꯥꯃꯒ ꯍꯦꯟꯅ ꯑꯗꯨꯝ ꯂꯩꯕꯅꯦ ꯃꯈꯜꯁꯦ ꯑꯗꯨꯅ ꯌꯥꯝ ꯀꯨꯏꯅ ꯆꯪꯕꯅꯦ ꯁꯤꯗ ꯔꯥꯎꯟꯗ ꯆꯠꯄ ꯀꯥꯟꯗ ꯔꯥꯎꯟꯗ ꯆꯠꯂ ꯌꯦꯡꯕ ꯀꯥꯟꯗ ꯑꯣ ꯃꯤꯁꯤ ꯀꯌꯥ ꯂꯥꯛꯄꯤꯔꯤꯅꯣ ꯀꯃꯥꯏꯅ ꯇꯧꯕꯅꯣ ꯑꯣ ꯑꯗꯨ ꯖꯨ ꯃꯅꯨꯡꯗ ꯆꯦꯟꯕ ꯒꯥꯔꯤ ꯃꯆꯥꯁꯨ ꯑꯗꯨꯝ ꯂꯩꯕꯅꯦ ꯂꯧꯔꯒ ꯆꯠꯀꯦ ꯍꯥꯏꯔꯁꯨ ꯌꯥꯅꯤ ꯃꯣꯍꯣꯏꯗ ꯑꯗꯨꯝ ꯇꯥꯛꯍꯜꯂꯁꯨ ꯌꯥꯅꯤ ꯑꯣ ꯑꯗꯨ ꯖꯨ ꯃꯅꯨꯡꯗ ꯒꯥꯔꯤ ꯃꯆꯥ ꯑꯗꯨꯝ ꯆꯦꯟꯕꯅꯦ ꯀꯩꯁꯨ ꯃꯃꯜ ꯇꯥꯡꯕ ꯑꯣꯏꯗꯕꯅꯦ ꯑꯗꯨꯝ ꯌꯥꯅꯤ ꯂꯧꯕ ꯑꯣ ꯐꯔꯦ ꯐꯔꯦ ꯑꯗꯨꯗꯤ ꯍꯌꯦꯡ ꯑꯗꯨꯝ ꯂꯥꯛꯄꯤꯔꯣ ꯑꯗꯨꯒ ꯌꯦꯡꯕꯤꯔꯣ ꯑꯣ ꯐꯔꯦ ꯐꯔꯦ